ꯑꯩꯅ ꯄꯧꯅꯥ ꯕꯖꯥꯔ ꯐꯨꯔꯤꯠ ꯑꯃ ꯂꯩ ꯐꯨꯔꯤꯠꯁꯦ ꯌꯥꯝꯅ ꯐꯕ ꯍꯥꯏꯕꯗꯨ ꯑꯣꯏ ꯃꯃꯜꯁꯨ ꯌꯥꯝꯅ ꯋꯥꯡꯗꯦ ꯃꯃꯟ ꯌꯥꯝ ꯇꯥꯡꯕ ꯄꯣꯠꯇꯣ ꯑꯣꯐꯔꯗ ꯑꯣꯐꯔ ꯄ꯭ꯔꯥꯏꯁꯇ ꯑꯩꯅ ꯂꯩ ꯂꯤꯠꯄꯗ ꯌꯥꯝ ꯅꯨꯡꯉꯥꯏꯌꯦ ꯑꯗꯨꯒ ꯂꯤꯠꯄꯗ ꯌꯥꯝ ꯅꯨꯡꯉꯥꯏꯌꯦ ꯌꯥꯝ ꯁꯃꯔ ꯀꯥꯂꯦꯟ ꯊꯥ ꯆꯪꯉꯛꯑꯕꯅꯤꯅ ꯀꯥꯂꯦꯟꯗ ꯂꯤꯠꯄꯗ ꯅꯨꯡꯉꯥꯏꯕ ꯍꯥꯏꯕꯗꯨ ꯑꯣꯏ ꯐꯨꯔꯤꯠꯁꯤꯒꯤ ꯐꯕ ꯍꯥꯏꯔꯒꯗꯤ ꯁꯨꯕꯗ ꯀꯣꯛꯇꯦ ꯁꯨꯕꯗ ꯃꯆꯨꯗꯣ ꯀꯣꯛꯇꯦ ꯑꯗꯨꯒ ꯃꯔꯤꯜꯁꯨ ꯆꯠꯇꯦ ꯁꯤꯒꯤ ꯐꯨꯔꯤꯠꯁꯦ ꯌꯥꯝ ꯐꯩꯌꯦ ꯌꯥꯝ ꯐꯕ ꯍꯥꯏꯕꯗꯨ ꯑꯣꯏꯌꯦ ꯑꯗꯨꯒ ꯃꯤ ꯑꯇꯩꯗꯁꯨ ꯑꯩꯅ ꯂꯩꯍꯟꯅꯤꯡꯉꯤ ꯌꯥꯝꯅ ꯐꯕꯗꯨ ꯑꯣꯏ

ꯌꯥꯝ ꯐꯩ